ꯁꯤꯕꯨ ꯁꯤꯕꯨ ꯂꯣꯀꯦꯂꯤꯇꯤꯒꯤ ꯃꯤ ꯑꯣꯏꯕꯤꯔꯕꯣ ꯑꯣ ꯑꯩꯁꯦ ꯃꯄꯥꯟ ꯂꯝꯗꯒꯤꯅꯤ ꯍꯟꯗꯛ ꯂꯣꯀꯦꯜꯗ ꯊꯣꯛꯂꯛꯄ ꯃꯇꯝꯗ ꯅꯨꯃꯤꯠ ꯇꯔꯦꯠꯅꯤꯃꯨꯛ ꯂꯩꯒꯅꯤ ꯑꯗꯨꯗ ꯌꯨꯕꯤ ꯂꯥꯛꯄꯤ ꯃꯁꯥꯟꯅ ꯑꯃ ꯂꯩꯌꯦꯅ ꯇꯥꯖꯕ ꯑꯗꯨꯗꯨꯒꯤ ꯌꯦꯡꯅꯤꯡꯗꯅ ꯀꯔꯤꯅꯣ ꯈꯪꯅꯤꯡꯗꯅ ꯇꯧꯖꯔꯛꯄꯅꯦ ꯑꯗꯨꯗꯤ ꯌꯨꯕꯤ ꯂꯥꯛꯄꯤ ꯍꯥꯏꯕꯁꯤꯒꯤ ꯃꯁꯥꯟꯅꯁꯤ ꯀꯔꯝ ꯍꯥꯏꯅ ꯇꯧꯒꯦ ꯍꯥꯏꯕꯗꯨ ꯈꯤꯇ ꯍꯥꯏꯕꯤꯔꯛꯄ ꯌꯥꯒꯗ꯭ꯔ ꯑ ꯍꯥꯟꯅꯅ ꯌꯨꯕꯤ ꯑꯁꯦꯡꯕꯗꯨ ꯇꯧꯔꯝꯃꯦꯕꯀꯣ ꯍꯧꯖꯤꯛꯅ ꯕꯣꯜꯗ ꯑꯣꯟꯊꯣꯛꯈ꯭ꯔꯦꯕ ꯑꯗꯨ ꯌꯨꯕꯤ ꯂꯥꯛꯄꯤ ꯃꯁꯥꯟꯅꯁꯦ ꯃꯇꯝ ꯑꯃꯗ ꯍꯦꯛꯇ ꯎꯝ ꯇꯧꯕ ꯌꯥꯕ ꯃꯁꯥꯟꯅ ꯑꯃ ꯑꯣꯏꯕ꯭ꯔ ꯑꯉꯥꯡꯅꯁꯨ ꯁꯥꯟꯅꯕ ꯑꯍꯟꯅꯁꯨ ꯁꯥꯟꯅꯕ ꯌꯥꯕ ꯑꯣꯏꯕ꯭ꯔ ꯀꯃꯥꯏꯅ ꯇꯧꯒꯦ ꯍꯥꯏꯐꯦꯠꯇ ꯍꯥꯏꯕꯤꯔꯛꯎ ꯎꯝ ꯌꯥꯝ ꯅꯨꯡꯉꯥꯏꯖꯔꯦ ꯑꯩ ꯍꯟꯗꯛ ꯂꯩꯕ ꯃꯇꯝꯗ ꯑꯃꯨꯛꯇꯪ ꯄꯨꯟꯅ ꯌꯦꯡꯃꯤꯟꯅꯁꯦ ꯑꯩ ꯌꯦꯡꯅꯤꯡꯗꯨꯅ ꯂꯩꯕ ꯌꯥꯝꯅ ꯅꯨꯡꯉꯥꯏꯅ ꯍꯥꯏꯕ ꯃꯁꯥꯟꯅ ꯑꯃ ꯑꯣꯏꯌꯦ ꯑꯗꯨꯅ ꯑꯩ ꯈꯪꯅꯤꯡꯗꯅ ꯇꯧꯔꯛꯄꯅꯤ ꯑꯩ ꯍꯟꯗꯛ ꯂꯥꯁ ꯋꯤꯛ ꯁꯨꯃꯥꯏꯅ ꯊꯣꯛꯂꯛꯀꯦꯅ ꯈꯜꯂꯤ ꯑꯗꯨ ꯃꯁꯥꯟꯅ ꯑꯗꯨ ꯑꯗꯣꯝꯗ ꯁꯤꯟꯕꯒ ꯂꯩꯕ꯭ꯔꯣ ꯌꯨꯕꯤ ꯂꯥꯛꯄꯤꯒꯤ ꯍꯣꯏ ꯌꯥꯝ ꯅꯨꯡꯉꯥꯏꯔꯦ ꯑꯗꯨꯗꯤ ꯑꯩ ꯂꯥꯛꯑꯒ ꯌꯦꯡꯃꯤꯟꯅꯔꯒꯦ ꯑꯗꯣ ꯌꯦꯡꯕ ꯃꯇꯝꯗ ꯑꯗꯨꯝ ꯑꯌꯨꯛ ꯅꯨꯡꯊꯤꯜ ꯅꯨꯃꯤꯗꯥꯡ ꯃꯇꯝ ꯈꯥꯏꯅ ꯇꯧꯕ꯭ꯔ ꯀꯔꯝꯕ ꯃꯇꯝꯗ ꯇꯧꯒꯦ ꯑꯗꯨ ꯑꯃꯨꯛꯇ ꯍꯥꯏꯕꯤꯔꯛꯎ ꯑꯣ ꯐꯥꯗ꯭ꯔꯤ ꯐꯥꯒꯗꯧꯕ ꯈꯤꯇꯪꯇ ꯉꯥꯏꯔꯦ ꯏꯆꯦ ꯊꯕꯛ ꯂꯩꯕꯒꯤ ꯑꯣꯏꯔꯝꯒꯗꯕ ꯃꯥꯜꯂꯦ ꯑꯩ ꯍꯣꯏ ꯐꯥꯒꯗꯧꯔꯦ ꯉꯥꯏꯈꯣ ꯑꯩ ꯀꯩꯅꯣꯝꯇꯪꯒ ꯈꯪꯅꯤꯡꯗꯅ ꯍꯪꯉꯛꯄꯅꯦ ꯁꯥꯎꯕꯤꯒꯅꯨ ꯑꯩꯅ ꯑꯩꯅ ꯊꯣꯛꯂꯛꯄ ꯃꯇꯝꯗ ꯎꯝ ꯌꯦꯡꯒꯗꯕ ꯃꯐꯝꯁꯦ ꯀꯗꯥꯏꯋꯥꯏꯗ ꯑꯣꯏꯒꯗꯒꯦ ꯑꯩ ꯂꯥꯛꯄ ꯃꯇꯝꯗ ꯈꯪꯅꯤꯡꯗꯅ ꯍꯪꯉꯛꯄꯅꯤ ꯑꯣ ꯐꯔꯦ ꯐꯔꯦ ꯑꯗꯨꯗꯤ ꯌꯥꯝ ꯅꯨꯡꯉꯥꯏꯖꯔꯦ ꯊꯝꯖꯔꯒꯦ